ꯇꯨ ꯊꯥꯎꯖꯟ ꯇꯨ ꯍꯟꯗ꯭ꯔꯦꯗ ꯇ꯭ꯋꯦꯟꯇꯤ ꯇꯨ ꯐꯥꯏꯚ ꯊꯥꯎꯖꯟ ꯐꯥꯏꯚ ꯍꯟꯗ꯭ꯔꯦꯗ ꯊꯤꯔꯇꯤ ꯐꯥꯏꯚ ꯁꯤꯛꯁ ꯊꯥꯎꯖꯟ ꯁꯦꯚꯦꯟ ꯍꯟꯗ꯭ꯔꯦꯗ ꯅꯥꯏꯅꯇꯤ ꯋꯥꯟ ꯁꯦꯚꯦꯟ ꯊꯥꯎꯖꯟ ꯅꯥꯏꯅ ꯍꯟꯗ꯭ꯔꯦꯗ ꯑꯩꯠꯇꯤ ꯇꯨ ꯑꯩꯠ ꯊꯥꯎꯖꯟ ꯅꯥꯏꯅ ꯍꯟꯗ꯭ꯔꯦꯗ ꯑꯩꯠꯇꯤ ꯅꯥꯏꯟ